ꯑꯩꯅ ꯃꯣꯔꯦ ꯕꯖꯥꯔꯗꯒꯤ ꯍꯤꯇꯔ ꯑꯃ ꯂꯧꯕꯅꯦ ꯑꯗꯨ ꯌꯥꯝꯅ ꯅꯨꯡꯉꯥꯏꯇꯦ ꯌꯥꯝꯅ ꯉꯁꯤ ꯉꯔꯥꯡ ꯂꯩꯔꯒ ꯉꯁꯤ ꯑꯗꯨꯝ ꯌꯥꯈꯤꯗ꯭ꯔꯦ ꯑꯗꯨꯒ ꯄꯩꯁꯥꯁꯨ ꯌꯥꯝꯅ ꯇꯥꯡꯅ ꯂꯧꯈ꯭ꯔꯦ ꯑꯗꯨ ꯁꯤꯗ ꯁꯦꯝꯕ ꯆꯠꯂꯨꯕꯗꯁꯨ ꯐꯦꯁꯤꯂꯤꯇꯤ ꯁꯦꯝꯅꯕ ꯈꯣꯠꯅꯕ ꯂꯩꯇꯦ ꯍꯥꯏ ꯑꯗꯨꯅ ꯁꯤꯒꯤ ꯍꯤꯇꯔꯁꯤ ꯌꯥꯝ ꯅꯨꯡꯉꯥꯏꯇꯦ